ꯍꯜꯂꯣ ꯍꯜꯂꯣ ꯀꯔꯤ ꯌꯦꯡꯒꯗꯕ ꯍꯜꯂꯣ ꯀꯔꯤ ꯌꯦꯡꯒꯗꯕꯅꯣ ꯑꯗꯨ ꯃꯥ ꯑꯧ ꯃꯔꯤꯡ ꯑꯃ ꯅꯥꯒꯥ ꯈꯣꯡꯎꯞꯂ ꯀꯔꯝꯕ ꯈꯣꯡꯎꯞꯅꯣ ꯎꯝ ꯈꯣꯡꯎꯞꯇꯤ ꯃꯈꯜ ꯃꯈꯜ ꯑꯅꯧꯕ ꯂꯥꯛꯑꯦ ꯎꯝ ꯄꯥꯠ ꯀꯨꯝꯅꯉꯥꯏꯒꯤ ꯆꯤꯡꯗ ꯄꯥꯝ ꯌꯥꯟꯕꯗ ꯇꯣꯡꯅꯉꯥꯏꯒꯤ ꯑꯗꯩ ꯒꯥꯔꯤ ꯆꯠꯄꯗ ꯑꯗꯩ ꯑꯋꯥꯡꯕ ꯂꯥꯛꯄ ꯃꯤ ꯃꯨꯟꯅꯕ ꯇꯥꯟꯅꯕ ꯈꯣꯠꯅꯕ ꯇꯣꯡꯅꯉꯥꯏꯁꯨ ꯃꯌꯥꯝ ꯌꯥꯎꯔꯤꯌꯦ ꯁꯎꯟꯒꯤꯔꯥ ꯂꯦꯗꯔꯒꯤꯔꯥ ꯔꯕꯔꯒꯤꯔꯥ ꯄ꯭ꯂꯥꯁꯇꯤꯛꯀꯤꯁꯨ ꯂꯩ

ꯑꯉꯥꯡ ꯀꯌꯥꯝ ꯆꯥꯎꯕ ꯑꯉꯥꯡ ꯀ꯭ꯂꯥꯁ ꯀꯌꯥ ꯀꯥꯕꯩꯅꯣ ꯑꯗꯨꯗꯤ ꯅꯝꯕꯔ ꯁꯤꯛꯁꯁꯤ ꯆꯥꯗꯣꯏꯅꯤ ꯑꯉꯥꯡꯗꯨ ꯀꯔꯤ ꯁ꯭ꯀꯨꯜꯗ ꯀꯥꯔꯤꯅꯣ ꯅꯆꯥ ꯅꯨꯄꯥꯗꯣ ꯀꯔꯝꯕ ꯁ꯭ꯀꯨꯜꯗ ꯀꯥꯔꯤꯅꯣ ꯑꯥ ꯁ꯭ꯀꯨꯟ ꯁꯔꯀꯥꯔꯒꯤꯗ ꯀꯥꯔꯁꯨ ꯐꯖꯅ ꯍꯜꯂꯛꯂꯒ ꯇꯥꯛꯄꯤꯔꯗꯤ ꯀꯥꯏꯗꯕꯅꯤꯗ ꯑꯗꯨꯝ ꯍꯣꯝꯋꯥꯛꯀꯨꯝꯕ ꯀꯔꯤꯒꯨꯝꯕ ꯊꯣꯏꯅ ꯄꯤꯔꯛꯇꯕ ꯃꯥꯜꯂꯤ ꯃꯈꯣꯏꯁꯦ ꯍꯜꯂꯛꯄꯗ ꯍꯣꯝꯋꯥꯛꯀꯨꯝꯕ ꯀꯔꯤꯒꯨꯝꯕ ꯊꯣꯏꯅ ꯄꯤꯔꯛꯇ꯭ꯔꯥ ꯃꯈꯣꯏ ꯌꯨꯅꯤꯐꯣꯔꯝ ꯄꯤꯕꯗꯨ ꯈꯣꯡꯎꯞ ꯌꯥꯎꯗ꯭ꯔꯣ

ꯈꯣꯡꯎꯞꯇꯣ ꯅꯪ ꯀꯩꯗꯧꯉꯩ ꯆꯠꯊꯣꯔꯛꯀꯦ ꯍꯥꯏꯕꯅꯣ ꯑꯃ ꯄ꯭ꯂꯥꯁꯇꯤꯛꯗꯨꯅ ꯆꯅꯤ ꯃꯔꯤꯐꯨ ꯑꯗꯒꯤ ꯂꯦꯗꯔꯒꯤꯗꯨꯅ ꯆꯥꯇꯔꯨꯛ ꯃꯔꯤꯐꯨ ꯑꯇꯣꯞꯄꯗ ꯆꯥꯇꯔꯦꯠ ꯌꯥꯡꯈꯩ ꯍꯥꯏꯕꯅꯤ ꯆꯥꯇꯔꯨꯛꯀ ꯃꯔꯤꯐꯨ ꯑꯗꯨꯋꯥꯏ ꯐꯥꯎꯗ ꯂꯧꯕ ꯌꯥꯅꯤ ꯂꯥꯛꯑꯣ ꯂꯥꯛꯑꯣ ꯑꯗꯨꯗꯤ ꯅꯪ ꯂꯥꯛꯑꯝꯗꯥꯏꯗ ꯐꯣꯟ ꯇꯧꯔꯛꯑꯣ ꯑꯗꯨꯗꯤ ꯍꯣꯏ ꯐꯔꯦ ꯐꯔꯦ